ꯍꯜꯂꯣ ꯑ ꯁꯤꯁꯦ ꯂꯣꯛꯇꯥꯛ ꯀꯩꯅꯣꯒꯤ ꯔꯤꯖꯣꯔꯠꯀꯤ ꯑꯣꯏꯕꯤꯔꯕꯣ ꯑꯥ ꯑꯩ ꯁꯨꯃꯥꯏꯅꯁꯨꯝ ꯂꯝ ꯀꯣꯏꯕ ꯂꯥꯛꯄꯅꯦꯕꯀꯣ ꯑꯗꯨꯗ ꯍꯥꯏꯗꯤ ꯂꯝ ꯀꯣꯏꯕ ꯂꯥꯛꯄꯁꯤꯗ ꯑꯍꯤꯡ ꯀꯩ ꯀꯩ ꯂꯦꯛꯑꯒ ꯂꯩꯕ ꯌꯥꯕ ꯈꯣꯠꯄ ꯑꯗꯨꯒꯨꯝꯕꯒꯤ ꯃꯐꯝꯒꯨꯝꯕ ꯂꯩꯒꯗ꯭ꯔꯥ ꯑꯩꯁꯦ ꯀꯩꯅꯣꯔꯣꯝꯗꯩ ꯁꯦꯛꯃꯥꯏꯗꯩ ꯂꯥꯛꯄꯅꯦꯕꯀꯣ ꯑꯗꯨꯅ

ꯀꯩꯅꯣꯗꯣ ꯃꯐꯝꯗꯨꯗꯤ ꯈꯔ ꯑꯗꯨꯝ ꯂꯩꯕ꯭ꯔꯥ ꯁꯦꯐꯇꯤ ꯑꯣꯏꯒꯗꯕ ꯏꯁꯥꯒ ꯀꯝꯐꯣꯔꯇꯦꯕꯜ ꯑꯣꯏꯒꯗꯕ ꯑꯃ ꯁꯤꯟꯕꯤ ꯌꯥꯅꯅꯕ

ꯑꯗꯨꯗꯤ ꯀꯩꯅꯣꯃ ꯑꯗꯨꯝ ꯒꯥꯏꯗ ꯇꯧꯕꯤꯕ ꯌꯥꯅꯤꯀꯣ ꯑꯩꯅ ꯂꯥꯛꯑꯒ ꯑꯗꯨꯝ ꯑꯩꯅ ꯌꯦꯡꯅꯤꯡꯕ ꯃꯐꯝꯒꯩꯗ ꯑꯗꯨꯝ ꯄꯨꯕꯤꯕ

ꯀꯩꯅꯣꯗ ꯕꯣꯠꯇꯗꯤ ꯇꯣꯡꯅꯤꯡꯗꯕ ꯍꯤꯗ ꯇꯣꯡꯉꯒ ꯑꯣꯏꯅ ꯀꯣꯏꯕ ꯆꯠꯅꯤꯡꯕ ꯍꯥꯏꯇꯥꯔꯦ ꯊꯥꯡꯒ ꯀꯔꯥꯡꯒꯤ ꯑꯀꯣꯏꯕ ꯃꯌꯥꯝꯗꯣ ꯃꯃꯥꯡꯗꯁꯨ ꯂꯥꯛꯑꯝꯃꯦ ꯑꯗꯣ ꯃꯃꯥꯡꯗ ꯂꯥꯛꯄꯗꯣ ꯏꯄꯦꯟ ꯄꯦꯟꯒꯤꯗ꯭ꯔꯕ ꯑꯗꯣ ꯍꯟꯗꯛ ꯂꯥꯛꯄꯁꯤꯗ ꯐꯖꯅ ꯑꯦꯛꯁꯄ꯭ꯂꯣꯔ ꯇꯧꯔꯒꯦꯅ ꯈꯟꯕ ꯑꯗꯨꯒꯤ ꯑꯗꯨꯝ ꯒꯥꯏꯗ ꯀꯨꯝꯕꯒꯤ ꯆꯥꯔꯖꯒꯨꯝꯕꯒꯗꯤ ꯂꯩꯒꯗ꯭ꯔꯥ